ꯑꯩ ꯑꯃꯗꯤ ꯏꯃꯥꯟꯅꯕ ꯈꯔꯒ ꯅꯣꯡꯃ ꯀꯛꯆꯤꯡꯗ ꯂꯩꯕ ꯆꯤꯡ ꯒꯥꯔꯗꯦꯟ ꯍꯥꯏꯅ ꯈꯪꯅꯕꯗꯨꯗ ꯀꯣꯏꯔꯨꯁꯤ ꯍꯥꯏꯅ ꯍꯥꯏꯅꯕꯗ ꯃꯌꯥꯝ ꯑꯗꯨꯁꯨ ꯌꯥꯔꯛꯂꯝꯃꯤ ꯃꯗꯨꯗ ꯀꯣꯏꯕ ꯆꯤꯡ ꯑꯗꯨ ꯌꯦꯡꯂꯨꯁꯤ ꯍꯥꯏꯅ ꯆꯠꯂꯦ ꯆꯠꯄꯗꯨꯗ ꯌꯧꯕ ꯃꯇꯝꯗ ꯑꯈꯣꯏ ꯌꯥꯝꯅ ꯍꯔꯥꯎꯋꯤ ꯃꯗꯨꯗꯤ ꯌꯦꯡꯕ ꯐꯪꯂꯅꯤ ꯆꯤꯡ ꯀꯥꯕ ꯐꯪꯂꯅꯤ ꯍꯥꯏꯅ ꯃꯗꯨꯗ ꯑꯩꯈꯣꯏ ꯄꯨꯟꯅ ꯑꯀꯣꯏꯕꯗꯨ ꯈꯔ ꯌꯦꯡꯕ ꯍꯧꯔꯛꯄꯗꯒꯤ ꯃꯈꯣꯏꯗꯨꯒꯤ ꯃꯔꯛꯇ ꯑꯩꯈꯣꯏꯅ ꯑꯩꯅ ꯋꯥꯈꯜ ꯑꯃ ꯂꯥꯛꯇꯨꯅ ꯎ ꯐꯖꯕ ꯑꯃ ꯂꯩꯕꯗꯨ ꯀꯥꯅꯤꯡꯕꯣꯏ ꯇꯧꯔꯛꯄꯗꯨꯗ ꯑꯩꯍꯥꯛꯅ ꯂꯩꯊꯔꯒ ꯎ ꯑꯗꯨꯗ ꯀꯥꯈꯠꯂꯦ ꯃꯗꯨꯗ ꯑꯩꯅ ꯁꯨꯝ ꯀꯥꯈꯠꯄ ꯃꯇꯝꯗ ꯎ ꯑꯗꯨꯒꯤ ꯃꯌꯥꯏ ꯑꯣꯏ ꯃꯇꯣꯟ ꯑꯣꯏ ꯇꯧꯕ ꯑꯃꯒꯤ ꯃꯁꯥꯗ ꯑꯩꯍꯥꯛꯅ ꯄꯥꯏꯔꯨꯕꯗ ꯎꯁꯥ ꯑꯗꯨ ꯀꯪꯂꯝꯕ ꯃꯥꯜꯂꯤ ꯃꯗꯨꯅ ꯑꯩꯍꯥꯛ ꯃꯈꯥꯗ ꯇꯥꯔꯛꯏ ꯃꯗꯨꯗ ꯑꯩꯍꯥꯛ ꯉꯥꯏꯍꯥꯛ ꯒ꯭ꯌꯥꯟ ꯃꯥꯡꯉꯤ ꯒ꯭ꯌꯥꯟꯗꯨ ꯃꯥꯡꯕꯗ ꯉꯥꯏꯍꯥꯛ ꯂꯩꯔꯒ ꯒ꯭ꯌꯥꯟ ꯑꯗꯨ ꯇꯥꯔꯛꯏ ꯃꯗꯨꯗ ꯑꯩꯍꯥꯛ ꯌꯥꯝꯅ ꯏꯁꯥꯁꯤ ꯆꯣꯛꯊꯩ ꯏꯁꯥꯁꯦ ꯊꯤꯡꯒꯥꯏꯕꯣꯏꯁꯨ ꯇꯧꯋꯦ ꯑꯗꯨꯗ ꯑꯩꯍꯥꯛꯅ ꯋꯥꯕ ꯃꯔꯝꯅ ꯎ ꯑꯗꯨꯒꯤ ꯎꯈꯣꯡ ꯑꯗꯨꯗ ꯉꯥꯗꯨꯅ ꯉꯥꯏꯍꯥꯛ ꯄꯣꯊꯥꯔꯤꯉꯩꯗ ꯏꯃꯥꯟꯅꯕꯁꯤꯡ ꯑꯗꯨꯅ ꯑꯩꯍꯥꯛ ꯌꯥꯎꯗꯦ ꯍꯥꯏꯅ ꯈꯪꯂꯛꯄ ꯃꯥꯜꯂꯦ ꯃꯗꯨꯗ ꯑꯩꯍꯥꯛ ꯊꯤꯔꯛꯏ ꯐꯅ ꯀꯨꯏꯅ ꯊꯤꯔꯨꯕ ꯃꯥꯜꯂꯤ ꯃꯈꯣꯏꯁꯨ ꯃꯗꯨꯗ ꯑꯩꯅ ꯋꯥꯗꯨꯅ ꯐꯝꯂꯤꯕ ꯎꯈꯣꯡ ꯑꯗꯨꯗ ꯃꯈꯣꯏ ꯃꯅꯥꯛꯇ ꯆꯪꯁꯤꯜꯂꯛꯂꯒ ꯑꯩꯍꯥꯛ ꯀꯔꯥꯏꯗ ꯆꯠꯂꯨꯝꯅꯣ ꯑꯩꯈꯣꯏꯒꯤ ꯃꯔꯛꯇꯒꯤ ꯀꯃꯥꯏꯅ ꯂꯩꯊꯍꯧꯔꯤꯝꯅꯣ ꯍꯪꯉꯛꯄꯗ ꯑꯩꯍꯥꯛꯅ ꯁꯨꯃꯥꯏꯅ ꯎ ꯑꯃ ꯂꯩꯕꯗꯨꯗ ꯑꯩꯍꯥꯛꯅ ꯐꯖꯕꯗꯨꯗ ꯀꯥꯅꯤꯡꯉꯤ ꯃꯊꯛꯇꯨꯗ ꯑꯩꯅ ꯋꯥꯈꯜ ꯑꯃ ꯂꯥꯛꯄꯗꯨꯗ ꯀꯥꯔꯨꯔꯦ ꯑꯗꯨꯗ ꯎ ꯃꯁꯥ ꯑꯀꯪꯕ ꯑꯃ ꯂꯩꯔꯝꯕꯗꯒꯤ ꯑꯩꯍꯥꯛꯅ ꯄꯥꯏꯔꯨꯕꯗ ꯃꯈꯥꯗ ꯇꯥꯔꯛꯄꯅꯤ ꯑꯗꯨꯗ ꯇꯥꯔꯛꯄ ꯉꯥꯏꯍꯥꯛ ꯉꯥꯏꯍꯥꯛ ꯒ꯭ꯌꯥꯟ ꯃꯥꯡꯂꯨꯕ ꯃꯥꯜꯂꯤ ꯃꯗꯨꯗꯒꯤ ꯒ꯭ꯌꯥꯟ ꯂꯥꯛꯑꯕ ꯃꯇꯨꯡꯗ ꯑꯥ ꯏꯁꯥꯁꯨ ꯆꯣꯛꯊꯩ ꯑꯃꯗꯤ ꯏꯁꯥꯁꯤ ꯊꯤꯡꯒꯥꯏ ꯍꯥꯏꯗꯨꯅ ꯎꯈꯣꯡ ꯑꯗꯨꯗ ꯎꯈꯣꯡꯁꯤꯗ ꯐꯝꯂꯒ ꯂꯩꯔꯝꯃꯤꯅꯤ ꯍꯥꯏꯅ ꯋꯥꯔꯤ ꯑꯗꯨ ꯇꯝꯕꯗ ꯃꯈꯣꯏꯁꯨ ꯌꯥꯝꯅ ꯅꯨꯡꯉꯥꯏꯔꯝꯗꯦ ꯑꯗꯨꯗ ꯃꯈꯣꯏꯅ ꯌꯥꯝ ꯅꯨꯡꯉꯥꯏꯇꯅ ꯎ ꯀꯥꯕ ꯃꯇꯝꯗ ꯕꯥꯏ ꯆꯦꯛꯁꯤꯜꯂꯨ ꯎꯁꯥ ꯑꯀꯪꯕ ꯂꯩꯔꯝꯕꯁꯨ ꯌꯥꯏ ꯍꯥꯏꯅ ꯃꯌꯥꯝ ꯑꯃ ꯍꯥꯏꯕꯤꯔꯝꯃꯤ ꯃꯗꯨꯗ ꯑꯩꯍꯥꯛꯅ ꯒꯥꯔꯗꯦꯟ ꯑꯗꯨꯗꯨ ꯌꯦꯡꯕ ꯂꯥꯛꯄꯅꯤꯅ ꯑꯩꯍꯥꯛꯅ ꯉꯥꯏꯍꯥꯛ ꯑꯀꯣꯏꯕꯗꯨꯗ ꯌꯦꯡꯂꯨꯁꯤ ꯁꯨꯝ ꯌꯦꯡꯗꯕꯤꯗ ꯍꯟꯕꯗꯨ ꯅꯨꯡꯉꯥꯏꯇꯦ ꯍꯥꯏꯅ ꯍꯥꯏꯔꯒ ꯏꯃꯥꯟꯅꯕꯁꯤꯡ ꯑꯗꯨꯗ ꯁꯧꯍꯜꯂꯒ ꯑꯀꯣꯏꯕꯁꯤꯡ ꯑꯗꯨ ꯉꯥꯏꯍꯥꯛ ꯌꯦꯡꯉꯨꯏ ꯑꯗꯨꯗ ꯉꯥꯏꯍꯥꯛ ꯉꯁꯥꯏ ꯎꯗ ꯇꯥꯔꯨꯕꯒꯤ ꯆꯣꯛꯊꯕ ꯑꯗꯨꯅ ꯏꯁꯥꯁꯤ ꯀꯣꯛ ꯉꯥꯎꯕꯣꯏ ꯀꯔꯤꯑꯣꯏ ꯇꯧꯔꯛꯏ ꯃꯗꯨꯗ ꯃꯈꯣꯏꯅ ꯃꯈꯣꯏ ꯃꯈꯣꯏꯗ ꯑꯩꯍꯥꯛꯅ ꯕꯥꯏ ꯀꯣꯛ ꯑꯁꯤ ꯈꯤꯇꯪ ꯉꯥꯎꯕ ꯃꯥꯜꯂꯤ ꯍꯥꯏꯕꯗ ꯃꯈꯣꯏꯅ ꯉꯥꯏꯍꯥꯛ ꯋꯥꯔꯗꯤ ꯍꯜꯂꯁꯤ ꯍꯥꯏꯕꯗ ꯑꯩꯍꯥꯛꯅ ꯅꯈꯣꯏ ꯅꯨꯡꯉꯥꯏꯇꯦ ꯑꯩꯍꯥꯛꯀꯤ ꯃꯇꯥꯡꯗꯒꯤ ꯌꯦꯡꯁꯦꯅ ꯂꯥꯛꯑꯒ ꯌꯦꯡꯗꯕꯤꯗ ꯍꯟꯕꯗꯤ ꯅꯨꯡꯉꯥꯏꯇꯦ ꯍꯥꯏꯗꯨꯅ ꯑꯩꯒꯤ ꯑꯋꯥꯕꯗꯨ ꯂꯣꯠꯁꯤꯜꯂꯒ ꯑꯀꯣꯏꯕꯁꯤꯡ ꯑꯗꯨ ꯌꯦꯡꯉꯤ ꯌꯥꯝꯅꯁꯨ ꯐꯖꯩ ꯃꯐꯝ ꯑꯁꯤ ꯌꯥꯝꯅꯁꯨ ꯆꯤꯡ ꯑꯗꯨ ꯋꯥꯡꯕ ꯃꯐꯝꯅꯤ ꯃꯗꯨꯗ ꯑꯁꯨꯛ ꯐꯖꯕ ꯒꯥꯔꯗꯦꯟ ꯑꯁꯤ ꯂꯩꯁꯤꯡ ꯑꯁꯤ ꯂꯩꯔꯝꯅꯤ ꯍꯥꯏꯅ ꯊꯥꯖꯔꯨꯗꯦ ꯑꯗꯨꯕꯨ ꯋꯥꯔꯁꯨ ꯋꯥꯅ ꯌꯦꯡꯕꯗ ꯊꯦꯡꯅꯔꯦ ꯃꯗꯨꯗ ꯑꯩꯍꯥꯛꯀꯤ ꯑꯋꯥꯕꯗꯨ ꯈꯤꯇꯪ ꯐꯕꯣꯏ ꯇꯧꯋꯤ ꯃꯗꯨꯗ ꯑꯩꯍꯥꯛꯅ ꯉꯥꯏꯍꯥꯛ ꯂꯩꯔꯒ ꯑꯩꯒꯤ ꯏꯁꯥꯁꯤꯁꯨ ꯅꯨꯉꯥꯏꯔꯛꯇꯕꯗꯒꯤ ꯀꯣꯛ ꯉꯥꯎꯔꯛꯏ ꯍꯥꯏꯗꯨꯅ ꯏꯃꯥꯟꯅꯕꯁꯤꯡ ꯑꯗꯨꯗ ꯇꯝꯂꯒ ꯃꯈꯥꯗ ꯀꯨꯝꯂꯁꯤ ꯍꯥꯏꯅ ꯀꯨꯝꯂꯛꯏ ꯃꯀꯨꯞ ꯃꯌꯥꯝ ꯃꯌꯥꯝ ꯑꯗꯨꯅ ꯁꯧꯔꯒ ꯀꯨꯝꯃꯤ ꯀꯨꯝꯊꯔꯛꯏ ꯑꯗꯨꯒ ꯏꯁꯥꯗꯨ ꯀꯟꯅ ꯉꯝꯂꯛꯇꯕꯗꯒꯤ ꯗꯣꯛꯇꯔꯗ ꯄꯨꯁꯤꯜꯂꯦ ꯗꯣꯛꯇꯔꯗ ꯄꯨꯁꯤꯟꯕꯗꯒꯤ ꯑꯩꯒꯤ ꯏꯁꯥ ꯑꯁꯤꯗ ꯃꯅꯨꯡꯗ ꯈꯤꯇꯪ ꯁꯣꯛꯈꯤꯕ ꯃꯥꯜꯂꯤ ꯄꯣꯞꯄ ꯃꯥꯜꯂꯤ ꯑꯗꯨꯅ ꯃꯇꯝ ꯈꯔ ꯂꯩꯇꯕ ꯌꯥꯔꯣꯏ ꯍꯥꯏꯅ ꯍꯥꯏꯔꯛꯄꯗꯒꯤ ꯑꯩꯍꯥꯛꯅ ꯂꯩꯔꯒ ꯐꯖꯅ ꯂꯥꯏꯌꯦꯡꯊꯣꯛꯑꯒ ꯌꯨꯝꯗ ꯍꯂꯛꯂꯒꯦ ꯑꯩꯅ ꯏꯃꯥꯟꯅꯕꯁꯤꯡ ꯑꯗꯨꯁꯨ ꯆꯠꯍꯜꯂꯝꯃꯤ ꯃꯌꯨꯝꯁꯤꯡ ꯃꯌꯨꯝꯗ ꯃꯗꯨꯗ ꯃꯈꯣꯏꯁꯤꯡ ꯑꯗꯨꯅ ꯆꯠꯇꯕꯤꯗ ꯑꯩꯈꯣꯏ ꯄꯨꯂꯞ ꯌꯦꯡꯃꯤꯟꯅꯔꯒ ꯍꯟꯃꯤꯟꯅꯈ꯭ꯔꯁꯤ ꯍꯥꯏꯅ ꯂꯩꯔꯒ ꯐꯖꯅ ꯃꯣꯏꯅ ꯃꯇꯦꯡ ꯄꯥꯡꯗꯨꯅ ꯌꯦꯡꯕꯤꯔꯦ ꯗꯣꯛꯇꯔ ꯃꯌꯥꯝꯒ ꯇꯧꯔꯒ ꯑꯗꯨꯒ ꯏꯁꯥꯗꯨꯁꯨ ꯅꯣꯡ ꯅꯤꯅꯤ ꯂꯩꯔꯒ ꯀꯟꯈꯠꯂꯛꯄꯗꯒꯤ ꯑꯩꯍꯥꯛꯅ ꯌꯨꯝꯗ ꯍꯜꯂꯒꯦ ꯍꯥꯏꯅ ꯗꯣꯛꯇꯔꯗ ꯍꯥꯏꯕꯗꯒꯤ ꯗꯣꯛꯇꯔꯅꯁꯨ ꯗꯤꯆꯥꯔꯖ ꯇꯧꯔꯒ ꯆꯠꯄ ꯌꯥꯔꯦ ꯍꯥꯏꯔꯛꯄꯗꯒꯤ ꯆꯠꯂꯦ ꯑꯗꯨꯗ ꯌꯨꯝ ꯌꯧꯔꯒ ꯑꯩꯒꯤ ꯏꯃꯥ ꯏꯄꯥꯅꯁꯨ ꯌꯥꯝꯅ ꯁꯥꯎꯅꯤꯡꯅ ꯉꯥꯡꯉꯛꯏ ꯀꯩꯗꯧꯅꯕ ꯅꯈꯣꯡ ꯅꯈꯨꯠ ꯌꯥꯎꯔꯤꯅꯣ ꯆꯤꯡ ꯑꯗꯨꯗ ꯆꯤꯡ ꯑꯗꯨ ꯌꯦꯡꯕ ꯆꯠꯂꯗꯤ ꯆꯨꯝꯅ ꯌꯦꯡꯉꯨ ꯑꯗꯨ ꯅꯠꯇꯕꯤꯗ ꯎꯗ ꯀꯥꯈꯠ ꯈꯣꯀꯠꯇꯅ ꯑꯉꯥꯡ ꯃꯆꯥ ꯁꯥꯗꯅ ꯍꯥꯏꯅ ꯌꯥꯝꯅ ꯊꯤꯅ ꯉꯥꯡꯉꯛꯏ ꯁꯥꯎꯔꯒ ꯃꯗꯨꯗ ꯑꯩꯍꯥꯛꯅꯁꯨ ꯒ꯭ꯌꯥꯟ ꯇꯥꯔꯛꯏ

ꯃꯇꯨꯡꯗꯤ ꯀꯥꯔꯔꯣꯏ ꯏꯃꯥ ꯏꯄꯥꯅ ꯍꯥꯏꯕ ꯏꯜꯂꯅꯤ ꯍꯥꯏꯅ ꯈꯜꯂꯛꯏ ꯑꯗꯨꯗꯒꯤ ꯏꯃꯥꯟꯅꯕꯁꯤꯡ ꯑꯗꯨꯗꯁꯨ ꯑꯩ ꯀꯃꯥꯏꯅ ꯇꯧꯕꯅꯣ ꯍꯥꯏꯅ ꯀꯃꯥꯏꯅ ꯇꯧꯈꯤꯕꯅꯣ ꯍꯥꯏꯅ ꯏꯃꯥ ꯏꯄꯥꯗꯨꯅ ꯍꯪꯉꯤ ꯍꯥꯏ ꯑꯗꯨꯗ ꯏꯃꯥꯟꯅꯕꯁꯤꯡꯅꯁꯨ ꯐꯖꯅ ꯈꯨꯝꯕꯤꯈꯤ ꯑꯗꯨꯗꯒꯤ ꯑꯩꯍꯥꯛ ꯅꯣꯡꯃ ꯅꯣꯡꯃꯒꯤ ꯁꯨꯝ ꯀꯟꯈꯠꯂꯛꯄꯗꯒꯤ ꯍꯥꯟꯅꯒꯨꯝ ꯏꯁꯥꯁꯤ ꯐꯅ ꯀꯟꯅ ꯅꯨꯡꯉꯥꯏꯅ ꯂꯩꯔꯦ